ꯑꯩꯈꯣꯏꯅ ꯂꯩꯔꯤꯕ ꯖꯒꯥ ꯁꯤꯗꯩꯁꯤꯗ ꯑꯩꯈꯣꯏꯒꯤ ꯌꯨꯝ ꯑꯣꯏꯔꯁꯨ ꯑꯩꯈꯣꯏꯒꯤ ꯂꯥꯏꯕ꯭꯭ꯔꯦꯔꯤ ꯂꯩꯌꯦ ꯀꯝꯃꯨꯅꯤꯇꯤꯒꯤ ꯑꯣꯏꯕ ꯂꯥꯏꯕ꯭ꯔꯦꯔꯤ ꯆꯥꯎꯅ ꯂꯩ ꯀꯛꯆꯤꯡ ꯂꯥꯏꯕ꯭ꯔꯦꯔꯤ ꯍꯥꯏꯅ ꯑꯗꯨꯒ ꯏꯁꯥꯒꯤ ꯌꯨꯝꯗꯁꯨ ꯑꯩꯒꯤ ꯂꯥꯏꯕ꯭ꯔꯦꯔꯤ ꯃꯆꯥ ꯑꯩꯒꯤ ꯄ꯭ꯔꯥꯏꯕꯦꯠ ꯑꯣꯏꯅ ꯊꯝꯖꯩ ꯑꯩꯅ ꯄꯥꯕ ꯈ꯭ꯋꯥꯏꯗꯒꯤ ꯄꯥꯝꯖꯕꯁꯤꯗꯤ ꯅꯣꯕꯦꯜꯒꯨꯝꯕꯅꯤ